ꯑꯧ ꯏꯕꯨꯡꯉꯣ ꯀꯩ ꯍꯥꯏꯕ ꯑꯣ ꯇꯣꯔꯕꯣꯠ ꯃꯄꯨꯝꯁꯦ ꯃꯤꯉꯣꯟꯗꯗꯤ ꯀꯨꯟꯊ꯭ꯔꯥ ꯃꯉꯥ ꯌꯣꯟꯕꯅꯦ ꯅꯉꯣꯟꯗ ꯀꯨꯟꯊ꯭ꯔꯥ ꯍꯦꯛ ꯂꯧꯔꯣ ꯑꯣ ꯇꯣꯔꯕꯣꯠꯁꯦ ꯃꯄꯨꯝꯁꯦ ꯑꯃꯈꯛꯇꯪ ꯂꯧꯒꯗꯣꯏꯔꯥ ꯑꯅꯤꯁꯤꯃꯛ ꯄꯨꯂꯞ ꯂꯧꯁꯟꯈ꯭ꯔꯣꯗꯅꯥ ꯑꯅꯥꯕꯒꯤ ꯑꯣꯏꯔꯗꯤ ꯑꯣ ꯌꯥꯏꯌꯦ ꯌꯥꯏꯌꯦ ꯑꯇꯩꯗꯤ ꯀꯩ ꯀꯩ ꯂꯧꯗꯧꯕꯅꯣ ꯌꯦꯡꯉꯣ ꯌꯦꯡꯉꯣ ꯑꯣ ꯒꯖꯔꯖꯦ ꯀꯨꯟꯊ꯭ꯔꯥꯅꯦ ꯀꯤꯂꯣꯗ ꯑꯣ ꯌꯥꯏꯌꯦ ꯌꯥꯏꯌꯦ ꯅꯪ ꯑꯩꯅ ꯑꯣꯜꯂꯤꯉꯩꯗ ꯅꯪꯒꯤ ꯑꯄꯥꯝꯕ ꯀꯩ ꯀꯩꯅꯣ ꯂꯧꯗꯧꯕ ꯂꯧꯔꯣ ꯌꯦꯡꯉꯣꯀꯣ ꯑꯄꯥꯝꯕ ꯌꯥꯎꯕ꯭ꯔꯉꯣ ꯑꯁꯤꯗ ꯊꯕꯤ ꯌꯥꯎꯔꯤ ꯑꯗꯒꯤ ꯐꯗꯤꯒꯣꯝ ꯍꯪꯒꯥꯝ ꯃꯌꯥꯝ ꯌꯥꯎꯔꯤꯁꯦ ꯅꯪꯒꯤ ꯑꯄꯥꯝꯕ ꯀꯩꯅꯣ ꯌꯦꯡꯉꯣꯀꯣ ꯑꯩ ꯄꯣꯠ ꯆꯩ ꯑꯣꯟꯕ ꯍꯧꯔꯒꯦꯀꯣ ꯍꯣ ꯍꯣ ꯍꯣ ꯍꯣꯏ ꯑꯧ ꯌꯥꯏꯌꯦ ꯑꯁꯤꯗ ꯍꯋꯥꯏ ꯕꯤꯟꯁꯨ ꯂꯩꯔꯦꯀꯣ ꯑꯗꯒꯤ ꯍꯋꯥꯏ ꯊꯔꯥꯛꯁꯨ ꯂꯩꯔꯦ ꯑꯗꯒꯤ ꯍꯪꯒꯥꯝꯁꯨ ꯂꯩꯔꯦꯅꯦ ꯀꯥꯔꯝꯕ ꯅꯪ ꯄꯥꯝꯕꯅꯣ ꯑꯣ ꯀꯣꯕꯤꯁꯦ ꯆꯥꯎꯗꯤ ꯆꯥꯎꯔꯦ ꯂꯨꯝꯃꯦ ꯀꯦꯖꯤꯗꯅꯦ ꯑꯃ ꯃꯈꯥꯏꯗꯨꯝ ꯆꯟꯕꯅꯦ ꯑꯃ ꯑꯗꯨꯝ ꯇꯧꯔꯁꯦ ꯍꯥꯏꯔꯣ ꯑꯅꯤ ꯇꯧꯔꯣ ꯍꯥꯏꯔꯣ ꯀꯦꯖꯤꯗ ꯀꯨꯟꯊ꯭ꯔꯥ ꯃꯉꯥ ꯈꯛꯇꯅꯦ ꯍꯩꯃꯥ ꯑꯣ ꯑꯩꯈꯣꯏꯁꯦ ꯂꯝ ꯂꯥꯞꯅ ꯂꯥꯛꯄ ꯑꯗ ꯕꯔꯥꯒꯤ ꯏꯁꯨꯗꯣ ꯈꯔ ꯂꯩꯕ ꯂꯥꯟ ꯃꯅꯨꯡꯒ ꯑꯣꯏꯕꯒꯀꯣ ꯑꯗꯨꯅꯅꯤꯅꯦ ꯑꯣ ꯐꯔꯦꯁꯦ ꯐꯔꯦꯁꯦ ꯀꯨꯟꯊ꯭ꯔꯥ ꯁꯥꯔꯒꯦꯁꯦ ꯅꯪꯅꯅꯦ ꯌꯥꯗ꯭ꯔꯕꯅꯤꯅ ꯑꯇꯩꯗꯤ ꯀꯩ ꯀꯩ ꯑꯣ ꯀ ꯁꯤꯅ ꯀꯦꯖꯤ ꯀꯌꯥ ꯑꯣꯟꯗꯣꯏꯅꯣ ꯑꯣ ꯏꯕꯨꯡꯉꯣꯅ ꯄꯣꯠ ꯃꯌꯥꯝ ꯂꯧꯏꯁꯤꯕꯨ ꯆꯥꯛꯆꯥ ꯍꯩꯖꯥꯅꯕ ꯂꯩꯕ꯭ꯔꯣ ꯅꯠꯇ꯭ꯔꯒ ꯌꯨꯝꯒꯤꯔꯣꯅꯦ ꯑꯣꯍ ꯑꯣ ꯑꯣ ꯑꯗꯨꯗꯤ ꯀꯩꯅꯣꯁꯦ ꯆꯝꯐꯨꯠꯀꯤꯁꯨ ꯀꯩꯅꯣ ꯌꯥꯕꯅꯦ ꯊꯕꯤꯁꯤ ꯑꯗꯨꯝ ꯌꯥꯕꯅꯦ ꯑꯋꯥꯊꯕꯤꯁꯨ ꯌꯥꯎꯔꯤ ꯅꯪ ꯌꯦꯡꯁꯤꯟꯈꯣꯗꯅ ꯑꯣꯍ ꯑꯣ ꯐꯔꯦ ꯐꯔꯦ ꯑꯗꯨꯗꯤ ꯑꯩ ꯑꯣꯟꯁꯤꯜꯂꯛꯂꯒꯦꯀꯣ ꯑꯣ ꯐꯔꯦ ꯐꯔꯦ ꯑꯗꯨꯗꯤ